ꯊꯧꯕꯥꯜ ꯖꯤꯂꯥꯒꯤ ꯑꯣꯏꯅ ꯃꯍꯩ ꯃꯁꯤꯡ ꯇꯝꯕ ꯑꯃꯗꯤ ꯊꯕꯛ ꯐꯪꯕꯒꯤ ꯈꯨꯗꯣꯡꯆꯥꯗꯕꯁꯤꯡꯗꯤ ꯅꯨꯄꯤꯗ ꯂꯥꯏꯔꯤꯛ ꯂꯥꯏꯁꯨ ꯍꯩꯕ ꯈꯔ ꯋꯥꯠꯄ ꯍꯥꯏꯕꯗꯤ ꯃꯌꯨꯝ ꯉꯟꯅ ꯄꯥꯟꯊꯣꯛꯅꯈꯤꯕ ꯑꯃꯁꯨꯡ ꯄꯩꯁꯥ ꯂꯩꯔꯒꯅ ꯅꯠꯇ꯭ꯔꯒ ꯂꯥꯏꯔꯤꯛ ꯍꯩꯔꯒꯅ ꯊꯕꯛ ꯇꯧꯕꯒꯤ ꯆꯥꯡ ꯈꯔ ꯋꯥꯡꯕ ꯅꯨꯄꯥꯒꯤ ꯑꯣꯏꯅ ꯂꯥꯏꯔꯤꯛ ꯍꯩꯔꯒꯁꯨ ꯄꯩꯁꯥ ꯂꯩꯇ꯭ꯔꯒꯗꯤ ꯊꯕꯛ ꯇꯧꯕꯒꯤ ꯆꯥꯡ ꯈꯔ ꯋꯥꯠꯂꯤ